ꯇ꯭ꯔꯥꯟꯄꯣꯔꯇꯦꯁꯟ ꯋꯥꯠꯄꯅ ꯑꯅꯥ ꯂꯥꯏꯌꯦꯡꯗ ꯆꯥꯎꯅ ꯑꯋꯥꯠꯄ ꯀꯌꯥ ꯑꯃ ꯄꯤ ꯑꯅꯥꯕ ꯀꯌꯥ ꯂꯃꯈꯥꯡꯗ ꯂꯩꯈꯤꯗꯕ ꯀꯌꯥꯅ ꯀꯣꯡꯒꯥꯏꯅꯤ ꯇ꯭ꯔꯥꯟꯄꯣꯔꯠ ꯍꯣꯁꯄꯤꯇꯥꯜ ꯃꯄꯥꯜꯗ ꯑꯌꯥꯝꯕ ꯂꯩꯒꯜꯂꯤ ꯃꯅꯨꯡꯗ ꯂꯩꯕꯗꯒꯤꯗꯤ ꯃꯄꯥꯟꯗ ꯍꯣꯁꯄꯤꯇꯥꯜ ꯃꯄꯥꯟꯗ ꯂꯩꯕ ꯑꯌꯥꯝꯕ ꯂꯩ ꯃꯁꯤꯅ ꯍꯦꯜꯂꯤ ꯃꯁꯤꯡꯁꯦ ꯇ꯭ꯔꯥꯟꯄꯣꯔꯇꯦꯁꯟ ꯋꯥꯠꯄ ꯇꯥꯔꯒꯗꯤ ꯍꯣꯁꯄꯤꯇꯥꯜꯒ ꯇ꯭ꯔꯥꯟꯄꯣꯔꯇꯦꯁꯟ ꯍꯣꯁꯄꯤꯇꯥꯜ ꯆꯠꯇꯣꯔꯤꯕ ꯑꯗꯨꯒꯤ ꯇ꯭ꯔꯥꯟꯄꯣꯔꯇꯦꯁꯟ ꯂꯩꯇꯕ ꯇꯥꯔꯒꯗꯤ ꯑꯅꯥꯕ ꯀꯌꯥ ꯑꯃ ꯂꯃꯈꯥꯡꯗ ꯂꯩꯈꯤꯗꯕ ꯑꯗꯨꯒ ꯁꯤꯈꯤꯕ ꯃꯌꯥꯝ ꯑꯃ ꯂꯩ ꯑꯁꯨꯝꯅ ꯇ꯭ꯔꯥꯟꯄꯣꯔꯇꯦꯁꯟꯅ ꯇ꯭ꯔꯥꯟꯄꯣꯔꯇꯦꯁꯟ ꯇ꯭ꯔꯥꯟꯄꯣꯔꯇꯦꯁꯟ ꯋꯥꯠꯄꯅ ꯆꯩꯊꯦꯡ ꯀꯌꯥ ꯑꯃ ꯄꯤ

ꯃꯌꯥꯝꯗ ꯄ꯭ꯔꯖꯥꯁꯤꯡ ꯃꯌꯥꯝꯗ